ꯁꯤꯁꯦ ꯂꯣꯛꯇꯥꯛꯀꯤ ꯕꯣꯠꯀꯤꯗꯨ ꯅꯠꯇ꯭ꯔꯣ ꯅꯨꯃꯤꯠ ꯊꯦꯡꯉꯦ ꯊꯦꯡꯉꯦ ꯑꯗꯣ ꯀꯩꯅꯣꯝꯇ ꯍꯪꯒꯦ ꯇꯧꯕ ꯕꯣꯠꯁꯦ ꯁꯥꯏꯖ ꯀꯌꯥꯃꯨꯛꯀꯤ ꯆꯥꯡꯗ ꯂꯩꯒꯦ ꯍꯥꯏꯕꯗꯤ ꯕꯨꯛꯀꯤꯡ ꯇꯧꯅꯤꯡꯕ ꯍꯌꯦꯡꯁꯦ ꯂꯥꯛꯀꯗꯧꯕ ꯑꯃ ꯂꯩꯕ ꯑꯗꯨ ꯕꯨꯛꯀꯤꯡꯁꯦ ꯄ꯭ꯔꯤ ꯑꯣꯗꯔ ꯇꯧꯕ ꯌꯥꯕ꯭ꯔꯥ ꯅꯠꯇ꯭ꯔꯒꯅ ꯑꯗꯨꯝ ꯍꯌꯦꯡ ꯃꯐꯝꯗꯨꯗ ꯂꯥꯛꯑꯒ ꯑꯗꯨꯝ ꯇꯧꯗꯣꯔꯤꯕ꯭ꯔꯥ ꯍꯌꯦꯡꯁꯦ ꯑꯗꯨꯝ ꯆꯞ ꯆꯥꯕꯗꯤ ꯈꯪꯗꯦ ꯑꯩꯈꯣꯏ ꯐꯦꯃꯤꯂꯤ ꯑꯗꯨꯝ ꯂꯥꯛꯀꯗꯧꯔꯤꯕꯅꯤꯅꯀꯣ ꯀꯣꯏꯕ ꯑꯣꯏꯅ ꯑꯗꯨꯝ ꯑꯔꯥꯎꯟ ꯏꯕꯤꯅꯤꯡ ꯑꯗꯨꯃꯥꯏꯅ ꯂꯥꯛꯀꯗꯧꯕ ꯃꯥꯜꯂꯦ

ꯍꯣꯏ ꯍꯣꯏ ꯑꯣ ꯑꯗꯣ ꯁꯦꯐꯇꯤꯒꯤꯗꯤ ꯀꯃꯥꯏ ꯀꯃꯥꯏꯅ ꯇꯧꯒꯦ ꯁꯦꯐꯇꯤ ꯎꯝ ꯄꯨꯡ ꯀꯌꯥꯃꯨꯛꯇ ꯃꯤꯅꯤꯠ ꯀꯌꯥꯃꯨꯛ ꯍꯥꯏꯗꯤ ꯍꯥꯏꯐꯦꯠ ꯆꯥꯎꯔꯥꯛꯄ ꯈꯤꯇꯪ ꯍꯥꯏꯕꯤꯌꯨꯅꯦ ꯑꯣꯀꯦ ꯑꯣꯀꯦ ꯑꯣꯀꯦ ꯑꯗꯨ ꯑꯗꯨꯗꯤ ꯌꯥꯔꯦ ꯌꯥꯔꯦ ꯑꯗꯨꯝ ꯀꯩꯁꯨ ꯀꯥꯏꯗ꯭ꯔꯦ ꯑꯗꯨꯝ ꯑꯩꯈꯣꯏ ꯃꯤ ꯑꯅꯤ ꯑꯍꯨꯝ ꯈꯛꯇꯅꯤꯅ ꯑꯗꯨꯝ ꯌꯥꯔꯅꯤꯗ ꯑꯗꯣ ꯁꯦꯇꯤꯁꯐꯥꯏ ꯑꯣꯏꯔꯦ ꯑꯗꯨꯗꯤ ꯍꯌꯦꯡ ꯑꯗꯨꯝ ꯆꯠꯊꯣꯔꯛꯑꯒ ꯕꯨꯛꯀꯤꯡꯒꯤꯗꯤ ꯑꯗꯨꯝ ꯍꯧꯖꯤꯛ ꯇꯧꯔꯛꯑꯒꯦꯀꯣ ꯑꯗꯨꯝ ꯌꯥꯏꯌꯦ ꯌꯥꯏꯌꯦ ꯌꯥꯝ ꯅꯨꯡꯉꯥꯏꯔꯦ ꯌꯥꯝ ꯅꯨꯡꯉꯥꯏꯔꯦ